ꯑꯩꯅ ꯑꯉꯥꯡ ꯑꯣꯏꯔꯤꯉꯩꯗ ꯇꯝꯂꯛꯄ ꯁ꯭ꯀꯨꯜꯗ ꯂꯥꯏꯦꯕꯔꯤ ꯂꯩꯈꯤ ꯂꯥꯏꯕꯦꯔꯤ ꯑꯁꯤꯗ ꯃꯈꯜ ꯃꯈꯥ ꯀꯌꯥꯒꯤ ꯂꯥꯏꯔꯤꯛ ꯀꯌꯥ ꯃꯔꯨꯝ ꯑꯃ ꯎꯕ ꯐꯪꯉꯤ ꯄꯥꯕ ꯐꯪꯉꯤ ꯑꯩꯅ ꯃꯇꯝ ꯑꯗꯨꯗ ꯄꯥꯈꯤꯕ ꯂꯥꯏꯕꯦꯔꯤ ꯑꯗꯨꯗ ꯄꯥꯈꯤꯕ ꯂꯥꯏꯔꯤꯛ ꯈꯔ ꯃꯃꯤꯡ ꯑꯣꯏꯅ ꯄꯜꯂꯕꯗ ꯂꯥꯏꯔꯤꯛ ꯈꯔ ꯍꯥꯏꯔꯒꯗꯤ ꯈꯣꯡꯖꯣꯝ ꯅꯨꯃꯤꯠꯀꯤ ꯋꯥꯔꯤ ꯈꯝꯕ ꯊꯣꯏꯕꯤꯒꯤ ꯋꯥꯔꯤ ꯁꯤꯒꯨꯝꯕ ꯈꯝꯕ ꯊꯣꯏꯕꯤꯒꯤ ꯋꯥꯔꯤ ꯃꯍꯥꯇꯃꯥ ꯒꯥꯟꯙꯤ ꯁꯤꯒꯨꯝꯕ ꯃꯈꯣꯏ ꯑꯁꯤꯒꯤ ꯋꯥꯔꯤ ꯂꯥꯏꯔꯤꯛ ꯀꯌꯥ ꯄꯥꯕ